ꯂꯩꯃ ꯁꯣꯄꯤꯡ ꯑꯣꯏꯕꯤꯔꯕ꯭ꯔꯥ ꯑꯩ ꯅꯍꯥꯟ ꯃꯟꯗꯦ ꯅꯨꯃꯤꯠꯇꯥ ꯂꯩꯃ ꯁꯣꯄꯤꯡꯗꯒꯤ ꯑꯩꯒꯤ ꯕ꯭ꯂꯦꯛ ꯖꯤꯟꯁ ꯑꯃ ꯂꯧꯕꯅꯤ ꯑꯗꯨꯕꯨ ꯕ꯭ꯂꯦꯛ ꯖꯤꯟꯁꯁꯦ ꯍꯥꯏꯢꯗꯤ ꯄ꯭ꯔꯥꯏꯁꯇꯨꯒ ꯌꯥꯝꯅ ꯑꯦꯐꯣꯔꯗꯦꯕꯜꯁꯨ ꯑꯣꯏ ꯑꯗꯨꯒ ꯍꯥꯏꯔꯤꯕ ꯄ꯭ꯔꯗꯛ ꯑꯁꯤ ꯑꯁꯨꯛꯀꯤ ꯃꯇꯤꯛ ꯌꯥꯝꯅ ꯐꯩ ꯑꯗꯨꯒ ꯁꯨꯕ ꯈꯣꯠꯄꯗꯁꯨ ꯀꯣꯛꯇꯦ ꯑꯗꯨꯗꯨꯅ ꯌꯥꯝꯅ ꯑꯐꯕ ꯄꯣꯠ ꯑꯃ ꯍꯥꯏꯕꯗꯨ ꯑꯣꯏ